ꯍꯜꯂꯣ ꯁꯤꯁꯦ ꯑꯥ ꯗꯨꯀꯥꯟ ꯐꯝꯕꯤ ꯏꯆꯦꯗꯨ ꯑꯣꯏꯕꯤꯕ꯭ꯔꯥ ꯑꯗꯨꯒ ꯇ꯭ꯔꯦꯗꯤꯁꯟꯅꯦꯜꯒꯤ ꯋꯦꯁꯀꯣꯔꯠꯒꯨꯝꯕ ꯑꯗꯨ ꯃꯐꯂꯔꯒꯨꯝꯕꯁꯦ ꯂꯩꯔꯤꯕ꯭ꯔꯥ ꯍꯧꯖꯤꯛꯁꯦ ꯃꯔꯤꯡꯒꯤ ꯃꯔꯤꯡꯁꯤꯡ ꯑꯗꯨꯁꯦ ꯀꯔꯝꯕ ꯈꯨꯠꯅ ꯁꯥꯕ ꯐꯤ ꯑꯣꯏꯕ꯭ꯔꯥ ꯅꯠꯇꯔꯒ ꯀꯣꯟꯒꯤꯒꯨꯝꯕ ꯑꯣꯏꯕꯤꯕ꯭ꯔꯥ ꯑꯗꯨꯗꯤ ꯍꯌꯦꯡꯌꯦꯡꯕ ꯂꯥꯛꯀꯦ ꯅꯣꯏ ꯗꯨꯀꯥꯟꯗ ꯎꯝ ꯍꯣꯏ ꯍꯣꯏ ꯍꯣꯏ ꯑꯗꯨꯗꯤ ꯍꯌꯦꯡ ꯂꯥꯛꯆꯔꯒꯦꯀꯣ ꯍꯣꯏ ꯍꯣꯏ ꯊꯝꯂꯒꯦ ꯑꯗꯨꯗꯤ